ꯊꯕꯛ ꯃꯐꯝꯗ ꯊꯣꯛꯄ ꯋꯥꯊꯣꯛꯁꯤꯡ ꯍꯥꯏꯔꯒ ꯑꯩ ꯄ꯭ꯔꯃꯥꯟ ꯑꯣꯏꯅ ꯑꯩꯒꯤ ꯁ꯭ꯀꯨꯜꯃꯛꯇꯁꯨ ꯁꯥꯇ꯭ꯔ ꯑꯅꯤ ꯈꯠꯅꯔꯝꯃꯦ ꯈꯠꯅꯔꯝꯕ ꯃꯇꯝꯗ ꯑꯩꯈꯣꯏꯅ ꯑꯦ ꯅꯕꯥꯅꯤꯅ ꯈꯠꯅꯔꯤꯁꯤ ꯀꯔꯤꯒꯤꯅꯣ ꯍꯥꯏꯗꯤ ꯃꯕꯥꯅꯤꯃꯛ ꯀꯧꯁꯜꯂꯒ ꯅꯪꯅ ꯀꯔꯤ ꯍꯥꯏꯕꯩꯅꯣ ꯃꯥꯅ ꯀꯔꯤ ꯍꯥꯏꯕꯩꯅꯣ ꯍꯪꯅꯔꯒ ꯃꯕꯥꯅꯤꯁꯤꯗꯩ ꯋꯥꯐꯝꯁꯤ ꯇꯥꯊꯣꯛꯑꯦ ꯑꯗꯨ ꯃꯇꯨꯡꯗ ꯃꯕꯥꯅꯤꯁꯤ ꯌꯥꯁꯤꯟꯅꯍꯜꯂꯒ ꯃꯇꯨꯡꯗ ꯁꯨꯃꯥꯏꯅ ꯈꯠꯅꯕ ꯌꯥꯗꯦ ꯁꯨꯃꯥꯏꯅ ꯇꯧꯅꯕ ꯌꯥꯗꯦ ꯍꯥꯏꯔꯒ ꯑꯩꯈꯣꯏꯅ ꯄ꯭ꯔꯣꯕ꯭ꯂꯦꯝꯁꯦ ꯂꯥꯏꯅ ꯑꯗꯨꯝ ꯁꯣꯜꯕ ꯇꯧꯕ ꯉꯝꯃꯤ